ꯍꯧꯖꯤꯛ ꯑꯦꯜ ꯄꯤ ꯖꯤ ꯁꯝꯕ ꯂꯩꯔꯦ ꯍꯥꯟꯅꯗꯤ ꯂꯩꯔꯝꯗꯦ ꯍꯥꯟꯅꯗꯤ ꯀꯩꯅꯣ ꯃꯩꯇꯥꯟꯒꯨꯝꯕ ꯑꯗꯒꯤ ꯁꯤꯡꯒꯨꯝꯕ ꯑꯗꯒꯤ ꯀꯩꯅꯣ ꯁꯟꯊꯤꯒꯨꯝꯕꯅꯀꯣ ꯀꯪꯍꯜꯂꯒ ꯊꯥꯏꯑꯦꯕ ꯑꯗꯨꯀꯥꯟꯗꯗꯤ ꯃꯩꯈꯨ ꯅꯨꯡꯈꯨ ꯌꯥꯝ ꯈꯨꯔꯒ ꯑꯩꯈꯣꯏꯗ ꯌꯥꯝꯅ ꯅꯨꯡꯉꯥꯏꯇꯦ ꯁꯣꯔ ꯍꯣꯟꯕꯁꯨ ꯅꯨꯡꯉꯥꯏꯇꯦ ꯄꯨꯂꯨꯁꯟꯁꯨ ꯊꯣꯛꯍꯜꯂꯦꯕꯀꯣ ꯑꯗꯨꯅ ꯌꯥꯝꯅ ꯅꯨꯡꯉꯥꯏꯇꯦꯕ ꯍꯥꯟꯅꯒꯤ ꯑꯗꯣ ꯍꯧꯖꯤꯛꯇꯤ ꯑꯩꯈꯣꯏꯅ ꯑꯦꯜ ꯄꯤ ꯖꯤ ꯁꯝꯂꯕꯅꯤꯅ ꯌꯥꯝꯅ ꯊꯕꯛ ꯈꯨꯗꯤꯡꯃꯛꯇ ꯌꯥꯝꯅ ꯅꯪꯂꯦ ꯑꯩꯈꯣꯏꯅ ꯊꯕꯛ ꯑꯃ ꯆꯠꯂꯨꯔꯁꯨ ꯍꯜꯂꯛꯄꯒ ꯑꯦꯜ ꯄꯤ ꯖꯤ ꯑꯗꯨꯝ ꯁꯤꯖꯤꯟꯅꯔꯒ ꯌꯥꯝ ꯊꯨꯅ ꯆꯥ ꯂꯣꯟꯕ ꯀꯩꯇꯧꯕ ꯄꯨꯂꯞ ꯌꯥꯔꯦ